ꯃꯅꯤꯄꯨꯔꯁꯦ ꯀꯥꯡꯂꯨꯞ ꯃꯈꯜ ꯀꯌꯥ ꯑꯃꯅ ꯈꯨꯟꯗꯥꯔꯤꯕ ꯂꯝ ꯑꯃꯅꯤ ꯃꯅꯤꯄꯨꯔꯒꯤꯁꯨ ꯃꯅꯤꯄꯨꯔꯒꯤ ꯑꯣꯏꯕ ꯂꯣꯟ ꯇꯣꯉꯥꯟꯅ ꯂꯩꯖꯩ ꯑꯗꯨ ꯀꯥꯡꯂꯨꯞ ꯈꯨꯗꯤꯡꯃꯛꯀꯤꯁꯨ ꯂꯩ ꯂꯩꯇꯥꯔꯒꯁꯨ ꯀꯥꯡꯂꯨꯞ ꯑꯃꯒ ꯀꯥꯡꯂꯨꯞ ꯑꯃꯒꯗꯤ ꯄꯥꯎ ꯐꯥꯎꯅ ꯃꯇꯝꯗꯗꯤ ꯂꯣꯟꯗꯨ ꯐꯥꯎꯅꯗꯕꯅꯤꯅ ꯃꯅꯤꯄꯨꯔꯤ ꯃꯅꯤꯄꯨꯔꯒꯤ ꯂꯣꯟꯁꯤ ꯃꯅꯤꯄꯨꯔꯤ ꯂꯣꯟꯁꯤꯅ ꯂꯣꯏꯅꯃꯛ ꯆꯠꯂꯦꯕ ꯃꯅꯤꯄꯨꯔꯒꯤ ꯂꯣꯟꯁꯤꯅ ꯑꯃꯒ ꯑꯃꯒ ꯄꯥꯎ ꯐꯥꯎꯗꯣꯛ ꯐꯥꯎꯖꯤꯟ ꯇꯧꯅꯍꯜꯂꯤ ꯃꯔꯨ ꯑꯣꯏꯅ ꯃꯩꯇꯩ ꯄꯥꯡꯒꯜꯒ ꯃꯅꯤꯄꯨꯔ ꯃꯩꯇꯩ ꯃꯆꯥꯒꯅꯕꯨꯗꯤ ꯃꯅꯤꯄꯨꯔꯤ ꯂꯣꯟꯁꯤ ꯍꯦꯟꯅ ꯂꯣꯜꯂꯤ ꯍꯥꯏ ꯑꯗꯨ ꯑꯣꯏꯇꯥꯔꯁꯨ ꯑꯇꯣꯞꯄ ꯂꯝ ꯃꯈꯩꯗꯒꯤ ꯑꯇꯣꯞꯄ ꯀꯥꯡꯂꯨꯞ ꯃꯈꯩꯁꯨ ꯑꯗꯨꯝ ꯃꯣꯏ ꯃꯣꯏꯒꯤ ꯂꯣꯟ ꯂꯩꯖꯇꯥꯔꯒꯁꯨ ꯑꯃꯒ ꯑꯃꯒ ꯂꯣꯟ ꯃꯥꯟꯅꯗꯕꯅꯤꯅ ꯄꯥꯎ ꯐꯥꯎꯗꯣꯛ ꯐꯥꯎꯖꯤꯟ ꯇꯧꯔꯝꯗꯥꯏꯗꯗꯤ ꯃꯅꯤꯄꯨꯔꯒꯤ ꯂꯣꯟꯁꯤꯅ ꯑꯃꯨꯛ ꯉꯥꯡꯗꯣꯏꯅꯦꯕ ꯃꯊꯪ ꯑꯃꯒ ꯑꯃꯒ ꯄꯥꯎ ꯐꯥꯎꯅ ꯃꯇꯝꯗꯗꯤ ꯑꯗꯨ ꯀꯅꯥꯒꯨꯝꯕ ꯀꯥꯡꯂꯨꯞ ꯈꯔꯅꯗꯤ ꯂꯥꯟꯅ ꯎꯏꯑꯦꯕ ꯃꯩꯇꯩ ꯈꯛꯇꯒꯤ ꯂꯣꯟꯅꯤ ꯁꯤꯗꯤ ꯃꯅꯤꯄꯨꯔꯒꯤ ꯂꯣꯟꯁꯤꯗꯤꯅ ꯍꯥꯏ ꯑꯗꯨꯗꯤ ꯑꯔꯥꯟꯕ ꯑꯣꯏꯅꯤ ꯃꯅꯤꯄꯨꯔꯒꯤ ꯂꯣꯟꯁꯤꯗꯤ ꯀꯥꯡꯂꯨꯞ ꯈꯨꯗꯤꯡꯃꯛꯀꯤꯅꯤ ꯑꯗꯨꯒ ꯃꯅꯤꯄꯨꯔꯒꯤ ꯂꯣꯟꯁꯤ ꯆꯥꯎꯈꯠꯍꯟꯒꯦ ꯍꯥꯏꯕ ꯑꯣꯏ ꯇꯥꯔꯗꯤ ꯃꯅꯤꯄꯨꯔꯗ ꯇꯥꯔꯤꯕ ꯈꯨꯟꯗꯥꯔꯤꯕ ꯀꯥꯡꯂꯨꯞ ꯈꯨꯗꯤꯡꯃꯛꯀꯤ ꯊꯧꯗꯥꯡ ꯌꯥꯝ ꯆꯥꯎꯅ ꯂꯩ ꯃꯅꯤꯄꯨꯔꯗ ꯂꯩꯕ ꯃꯤꯑꯣꯏ ꯈꯨꯗꯤꯡꯃꯛꯅ ꯃꯅꯤꯄꯨꯔꯒꯤ ꯂꯣꯟꯁꯦ ꯆꯥꯎꯈꯠꯍꯟꯒꯦ ꯍꯥꯏ ꯑꯣꯏ ꯇꯥꯔꯒꯗꯤ ꯑꯩꯈꯣꯏ ꯄꯨꯟꯅ ꯍꯣꯠꯅꯃꯤꯟꯅꯕ ꯑꯃ ꯗꯔꯀꯥꯔ ꯑꯣꯏ